ꯍꯜꯂꯣ ꯀꯩ ꯍꯥꯏꯕꯅꯣ ꯀꯩ ꯂꯝꯗꯩ ꯂꯥꯛꯄ ꯀꯩ ꯂꯝꯗꯩ ꯂꯥꯛꯄ ꯑꯣꯏꯗꯣꯏꯅꯣ ꯍꯣꯏ ꯑꯩ ꯍꯣꯏ ꯑꯩ ꯃꯇꯦꯡ ꯄꯥꯡꯖꯒꯦ ꯃꯤ ꯀꯌꯥ ꯂꯥꯛꯀꯅꯤ ꯂꯩꯕꯝꯗꯤ ꯏꯝꯐꯥꯜꯗ ꯂꯩꯔꯒ ꯏꯝꯐꯥꯟꯗꯒꯤ ꯕꯥꯔꯨꯅꯤ ꯆꯤꯡꯈꯣꯡꯗ ꯍꯣꯝ ꯁ꯭ꯇꯦꯗ ꯂꯩꯔꯒ ꯀꯥꯕ ꯌꯥꯒꯅꯤ ꯑꯗꯨ ꯀꯥꯕ ꯃꯇꯝꯗ ꯕꯥꯔꯨꯅꯤ ꯀꯥꯕꯁꯨ ꯌꯥꯝꯅ ꯑꯋꯥꯡꯕ ꯆꯤꯡ ꯑꯣꯏꯕꯅꯤꯅ ꯃꯦꯗꯤꯀꯦꯜ ꯇꯦꯁ ꯇꯧꯕ ꯑꯃ ꯗꯔꯀꯥꯔ ꯑꯣꯏꯒꯅꯤ ꯁꯣꯝꯒꯤ ꯂꯥꯛꯃꯤꯟꯅꯔꯤꯕ ꯃꯤ ꯃꯉꯗꯣ ꯃꯦꯗꯤꯀꯦꯜ ꯔꯤꯄꯣꯔꯠ ꯑꯃꯗꯤ ꯗꯔꯀꯥꯔ ꯑꯣꯏ ꯍꯣꯏ ꯑꯩ ꯃꯇꯦꯡ ꯄꯥꯡꯖꯒꯦ ꯆꯤꯡꯁꯦ ꯌꯥꯝꯅ ꯆꯥꯎꯕ ꯌꯥꯝ ꯆꯤꯡ ꯑꯣꯏꯕ ꯑꯣꯏ ꯑꯗꯨꯒ ꯁꯤꯒꯤꯗꯤ ꯈ꯭ꯋꯥꯏꯗꯒꯤ ꯅꯨꯉꯥꯏꯕ ꯍꯥꯏꯔꯒꯗꯤ ꯅꯨꯃꯤꯠ ꯅꯤꯅꯤ ꯆꯪꯉꯒ ꯅꯤꯅꯤ ꯆꯪꯅ ꯀꯥꯔꯗꯤ ꯑꯩꯈꯣꯏꯗ ꯌꯥꯝꯅ ꯋꯥꯈꯜꯗ ꯅꯨꯡꯉꯥꯏꯕ ꯑꯗꯨ ꯑꯣꯏꯒꯅꯤ ꯑꯗꯨꯒ ꯅꯨꯡꯉꯥꯏꯕ ꯅꯨꯡꯉꯥꯏꯒꯅꯤ ꯑꯗꯨ ꯁꯣꯝꯒꯤ

ꯅꯣꯡꯃꯥꯏꯖꯤꯡ ꯆꯤꯡꯒꯣꯡꯗ ꯍꯥꯟꯅ ꯀꯦꯝ ꯇꯧꯔꯒ ꯂꯩꯕꯅ ꯐꯒꯅꯤ ꯅꯠꯇ꯭ꯔꯒ ꯏꯝꯐꯥꯟꯗꯒꯤ ꯍꯪꯒꯠ ꯍꯟꯗ ꯆꯠꯄꯅ ꯐꯒꯗ꯭ꯔꯥ ꯑꯗꯣꯝꯒꯤ ꯑꯄꯥꯝꯕ ꯑꯃ ꯈꯜꯂꯣ ꯍꯣꯏ ꯂꯩꯕ ꯂꯥꯛꯄꯤꯔꯣ ꯑꯗꯣꯝꯒꯤ ꯑꯥ ꯑꯗꯣꯝꯒꯤ ꯂꯥꯛꯃꯤꯟꯅꯔꯤꯕ ꯈꯣꯡꯂꯣꯏꯁꯤꯡꯗꯣ ꯍꯥꯔꯠꯀꯤ ꯕꯤ ꯄꯤꯒꯤ ꯄ꯭ꯔꯣꯕ꯭ꯂꯦꯝ ꯂꯩꯔꯒꯗꯤ ꯑꯩ ꯔꯤꯛꯁ ꯂꯧꯕ ꯉꯝꯖꯔꯣꯏ ꯑꯗꯨꯅ ꯍꯥꯟꯅ ꯑꯩꯅꯁꯨ ꯑꯗꯣꯝꯕꯨ ꯒꯥꯏꯠ ꯇꯧꯕꯗ ꯃꯇꯦꯡ ꯄꯨꯛꯅꯤꯡ ꯂꯨꯝꯅꯕ ꯗꯣꯛꯇꯔꯒꯤ ꯃꯦꯗꯤꯀꯦꯜ ꯔꯤꯄꯣꯔꯠ ꯑꯃꯗꯤ ꯗꯔꯀꯥꯔ ꯂꯩꯒꯅꯤ ꯑꯗꯨꯒ ꯁꯤꯒꯤ

ꯃꯤꯗꯤꯀꯦꯜ ꯔꯤꯄꯣꯔꯠ ꯑꯃꯗꯤ ꯗꯔꯀꯥꯔ ꯂꯩꯒꯅꯤ ꯃꯗꯣ ꯁꯣꯝꯅ ꯄꯨꯕꯤꯔꯛꯄ ꯇꯥꯔꯦ ꯑꯩꯉꯣꯟꯗ ꯎꯠꯄꯤꯕ ꯇꯥꯔꯦ ꯕꯥꯔꯨꯅꯤ ꯆꯤꯡꯈꯣꯡꯗꯒꯤ ꯈꯤꯇꯪ ꯍꯥꯏꯒꯠꯂꯒ ꯁꯅꯥ ꯃꯍꯤ ꯀꯤꯌꯣꯡ ꯂꯩ ꯃꯗꯨꯗ ꯂꯥꯏ ꯈꯨꯔꯨꯝꯕ ꯌꯥꯒꯅꯤ ꯑꯗꯨꯒ ꯕꯥꯔꯨꯅꯤꯒꯤ ꯕꯥꯔꯨꯅꯤ ꯃꯇꯣꯟꯗꯁꯨ ꯂꯥꯏ ꯈꯨꯔꯨꯝꯕ ꯌꯥꯒꯅꯤ ꯑꯗꯨꯒ ꯁꯣꯝ ꯑꯩꯅ ꯁꯣꯝꯒꯤ ꯒꯥꯏꯠ ꯇꯧꯕꯤꯕꯒꯤ ꯃꯃꯟꯅ ꯂꯨꯄꯥ ꯂꯤꯁꯤꯡ ꯇꯔꯥ ꯂꯧꯖꯒꯅꯤ ꯁꯣꯝ ꯄꯤꯕ ꯉꯝꯒꯗ꯭ꯔꯥ ꯌꯥꯔꯣꯏ ꯈꯔ ꯈꯔ ꯕꯥꯔꯨꯅꯤ ꯕꯥꯔꯨꯅꯤꯗꯤ ꯂꯩꯔꯦ ꯑꯗꯨꯒ ꯑꯩꯈꯣꯏꯒꯤ ꯃꯅꯤꯄꯨꯔꯒꯤ ꯑꯇꯣꯞꯄ ꯃꯐꯝ ꯆꯠꯅꯤꯡꯉꯒꯗꯤ ꯌꯦꯡꯕ ꯐꯪꯒꯅꯤ ꯑꯗꯨꯒ ꯁꯣꯝꯅ ꯂꯥꯛꯀꯗꯕ ꯗꯦꯠꯇꯣ ꯍꯥꯏꯕꯤꯔꯛꯑꯣ ꯍꯣꯏ ꯍꯣꯏ ꯑꯩ ꯑꯩ ꯌꯥꯖꯔꯦ ꯑꯗꯨꯒ ꯕꯥꯔꯨꯅꯤꯗꯤ ꯁꯣꯏꯗꯅ ꯀꯥꯕ ꯂꯥꯛꯄꯤꯔꯣ ꯗꯦꯠ ꯁꯤꯛꯁꯇꯤꯟꯗ ꯑꯩ ꯕꯨꯛ ꯑꯩ ꯕꯨꯛ ꯇꯧꯁꯟꯕꯤꯔꯒꯦ ꯁꯣꯏꯗꯕꯗ ꯂꯥꯛꯄꯤꯔꯣ ꯑꯗꯨꯒ ꯕꯥꯔꯨꯅꯤ ꯌꯦꯡꯉ ꯃꯇꯨꯡꯗ ꯑꯇꯣꯞꯄ ꯃꯅꯤꯄꯨꯔꯒꯤ ꯃꯐꯝ ꯑꯇꯩ ꯖꯒꯥꯁꯨ ꯌꯦꯡꯒꯅꯤ ꯑꯗꯣꯝꯅ ꯌꯦꯡꯕ ꯄꯥꯝꯕꯤꯔꯒꯗꯤ ꯑꯩ ꯒꯥꯏꯠ ꯇꯧꯖꯒꯦ ꯆꯤꯡ ꯍꯥꯟꯅ ꯌꯦꯡꯒꯤꯁꯤ ꯑꯗꯨꯒ ꯑꯩ ꯁꯣꯝꯒꯤ ꯑꯄꯥꯝꯕ ꯍꯥꯏꯕ ꯐꯪꯒꯅꯤ ꯑꯗꯨꯗꯤ ꯗꯦꯠ ꯁꯤꯛꯁꯇꯤꯟꯗ ꯁꯣꯏꯗꯅ ꯂꯥꯛꯄꯤꯔꯣ ꯑꯗꯣꯝꯒꯤ ꯈꯣꯡꯂꯣꯏꯁꯤꯡꯗꯨꯒ ꯂꯣꯏꯅꯅ ꯍꯣꯏ ꯅꯨꯡꯉꯥꯏꯕ ꯌꯥꯏꯐꯕ ꯖꯔꯅꯤ ꯑꯃ ꯑꯣꯏꯔꯣ ꯌꯥꯏꯐꯃꯤꯅꯔꯁꯤ ꯊꯝꯃꯣ ꯊꯝꯃꯣ